ꯍꯂꯣ ꯑꯥꯎ ꯍꯣꯏ ꯍꯣꯏ ꯌꯥꯝ ꯂꯩꯔꯤꯗ ꯁꯤꯗꯤ ꯑꯦ ꯌꯥꯝꯐꯪꯉꯤ ꯌꯥꯝ ꯐꯪꯉꯤ ꯏꯟꯇꯒ꯭ꯔꯥꯝꯁꯦ ꯁꯨꯝ ꯄꯥꯏꯔꯦꯗꯅ ꯄꯣꯁꯁꯦ ꯑꯩꯈꯣꯏꯅ ꯊꯥꯒꯠꯄꯁꯦ ꯅꯨꯡꯇꯤꯒꯤ ꯑꯩꯈꯣꯏꯅ ꯏꯟꯁꯇꯒ꯭ꯔꯥꯝꯁꯦ ꯆꯥꯛ ꯆꯥꯏꯗꯅ ꯑꯌꯨꯛꯀ ꯅꯨꯡꯗꯥꯡꯒ ꯁꯨꯃꯥꯏꯅ ꯏꯟꯁꯇꯒ꯭ꯔꯥꯝꯁꯦ ꯔꯨꯇꯤꯟ ꯅꯥꯏꯅ ꯑꯩꯈꯣꯏꯅ ꯄꯣꯁꯁꯦ ꯑꯌꯨꯛꯀꯤ ꯄꯣꯁ ꯑꯍꯨꯝꯃꯨꯛꯇꯤ ꯄꯣꯁ ꯑꯍꯨꯝ ꯊꯥꯒꯠꯄ ꯒꯨꯂꯤ ꯆꯥꯕꯩ ꯇꯥꯏꯞꯇ ꯅꯥꯏꯅ ꯍꯥꯏ ꯇꯥꯔꯦ ꯄꯣꯠꯇꯣꯀꯣ ꯁꯨꯝ ꯊꯥꯒꯠ ꯊꯥꯒꯠꯂꯀꯥꯟꯗ ꯍꯥꯏꯗꯤ ꯉꯁꯥꯏꯒꯤ ꯊꯥꯒꯠꯄ ꯃꯇꯝꯁꯤꯗ ꯏꯟꯁꯇꯥꯒ꯭ꯔꯥꯝꯁꯤꯗ ꯑꯩꯈꯣꯏꯒꯤ ꯄꯣꯠ ꯌꯣꯟꯅꯤꯡꯕ ꯂꯩꯔꯦ ꯅꯠꯇ꯭ꯔꯒ ꯀꯩꯅꯣꯝ ꯄꯨꯊꯣꯛꯅꯤꯡꯉꯦ ꯈꯜꯂꯣ ꯁꯟꯊꯤꯕꯨꯛ ꯌꯣꯟ ꯌꯥꯏꯀꯣ ꯌꯥꯕꯁꯦ ꯑꯩꯈꯣꯏ ꯁꯟꯊꯤ ꯈꯪꯏꯗꯅ ꯁꯟꯊꯤ ꯁꯟꯊꯤꯕꯨꯛ ꯑꯩꯈꯣꯏ ꯌꯣꯟꯕ ꯌꯥꯏ ꯌꯥꯕꯁꯦ ꯁꯟꯊꯤꯁꯦ ꯐꯪꯗꯗꯅ ꯑꯩꯈꯣꯏ ꯕꯖꯥꯔ ꯃꯅꯨꯡ ꯏꯝꯐꯥꯜ ꯃꯅꯨꯡ ꯏꯝꯐꯥꯜ ꯈ꯭ꯋꯥꯏꯔꯝꯕꯟ ꯕꯖꯥꯔ ꯍꯥꯏꯕꯝ ꯂꯩꯗꯅꯀꯣ ꯁꯤꯒꯁꯤ ꯁꯟꯊꯤ ꯐꯪꯗꯗꯅ ꯃꯣꯏ ꯌꯥꯝ ꯋꯥꯅꯩꯌꯦꯕꯀꯣ ꯁꯟꯊꯤꯁꯦ ꯂꯩꯅꯕ ꯂꯣꯏ ꯊꯤꯔ ꯂꯩꯅꯦꯕ ꯑꯗꯨꯅ ꯑꯩꯈꯣꯏꯅ ꯏꯟꯁꯇꯒ꯭ꯔꯥꯝꯗ ꯁꯟꯊꯤ ꯈꯔ ꯍꯣꯡꯂꯞ ꯇꯧꯅ ꯊꯥꯒꯠꯂꯀꯥꯟꯗ ꯄꯣꯁ ꯑꯌꯨꯛ ꯁꯟꯊꯤꯒꯤ ꯗꯤꯖꯥꯏꯟ ꯑꯃ ꯅꯨꯡꯊꯤꯟꯒꯤ ꯁꯟꯊꯤꯒꯤ ꯗꯤꯖꯥꯏꯟ ꯑꯃ ꯅꯝꯃ ꯅꯝꯃ ꯊꯥꯒꯠꯄ ꯑꯗꯨ ꯄꯣꯠꯆꯩ ꯂꯩꯔꯛꯀꯅꯤꯕ ꯄꯣꯠ ꯑꯗꯨꯝ ꯌꯣꯜꯂꯦ ꯌꯣꯟꯕ ꯁꯤꯠ ꯇꯥꯔꯗꯤ ꯄꯩꯁꯥ ꯐꯪꯏ ꯐꯪꯗ꯭ꯔꯥ ꯐꯣꯔ ꯑꯦꯛꯖꯥꯝꯄꯜ ꯁꯤꯁꯦ ꯑꯣꯟꯂꯥꯏꯟ ꯑꯥꯔꯅꯤꯡ ꯃꯅꯤ ꯅꯠꯇ꯭ꯔꯥ ꯁꯤꯁꯦ ꯋꯥꯛ ꯐ꯭ꯔꯣꯝ ꯍꯣꯝ ꯁꯨꯃꯥꯏꯅ ꯄꯦꯛ ꯇꯧꯕꯤꯔꯅꯤ ꯁꯟꯊꯤꯁꯦ ꯑꯗꯨꯒ ꯍꯣꯝ ꯗꯤꯂꯤꯚꯔꯤ ꯇꯧꯕ ꯀꯥꯡꯕꯨ ꯑꯃꯅ ꯊꯥꯕꯤꯒ꯭ꯔꯣ ꯊꯥꯕꯤꯔꯕ ꯃꯇꯨꯡ ꯄꯩꯁꯥ ꯑꯗꯨꯝ ꯇꯥꯜꯂꯦ ꯃꯣꯏ ꯍꯣꯔꯦꯟ ꯄꯣꯔꯛꯑꯒ ꯄꯤꯔꯛꯑꯅꯤ ꯄꯤꯔꯛꯄꯗꯀꯣ ꯁꯨꯃꯥꯏ ꯇꯧꯕ ꯌꯥꯔꯦ ꯑꯗꯨꯗꯩ ꯐꯦꯁꯕꯨꯛꯇꯁꯨ ꯑꯩꯈꯣꯏ ꯊꯥꯒꯠꯄ ꯌꯥꯔꯦ ꯐꯦꯁꯕꯨꯛꯇꯅ ꯀꯃꯥꯏ ꯇꯧꯒꯦ ꯍꯥꯏꯔꯀꯥꯟꯗ ꯍꯣꯇꯦꯜꯒꯨꯝꯕ ꯂꯩꯗꯅ ꯍꯣꯇꯦꯜꯒꯨꯝꯕ ꯂꯩꯕꯁꯤꯡꯁꯦ ꯃꯈꯣꯏꯒꯤ ꯆꯥ ꯕꯣꯔꯥ ꯀꯔꯤ ꯀꯔꯥꯁꯦ ꯁꯥꯔꯤ ꯃꯌꯥꯝꯁꯦ ꯍꯧꯖꯤꯛꯇꯤ ꯃꯤꯁꯦ ꯁꯨꯅꯤꯡꯗꯕ ꯊꯕꯛ ꯁꯨꯅꯤꯡꯕꯃꯨꯛ ꯂꯩꯇꯕꯅꯦ ꯃꯤꯁꯤꯡꯁꯦ ꯁꯨꯅꯤꯡꯗꯕ ꯉꯥꯛ ꯉꯥꯏꯔꯕꯅꯦꯕꯀꯣ ꯑꯗꯨꯗꯩ ꯌꯨꯝꯗ ꯇꯨꯝꯃ ꯇꯨꯝꯃ ꯂꯩꯕꯁꯤꯡꯗ ꯅꯣꯏ ꯅꯣꯏ ꯆꯥꯅꯤꯡꯕꯗꯣ ꯄꯤꯔꯛꯀꯦ ꯗꯤꯂꯤꯕꯔꯤ ꯇꯧꯔꯤꯅ ꯇꯛ ꯇꯛ ꯑꯩꯈꯣꯏ ꯊꯥꯒꯠꯄ ꯊꯥꯒꯠꯄꯗꯀꯣ ꯊꯥꯒꯠꯂꯀꯥꯟꯗ ꯃꯣꯏꯅ ꯗꯤꯂꯤꯚꯔꯤ ꯇꯛ ꯇꯛ ꯇꯛ ꯇꯧꯔꯅꯤ ꯇꯧꯕꯁꯤꯗ ꯍꯣꯇꯦꯜꯗ ꯇꯛ ꯇꯛ ꯂꯧꯔ ꯇꯛ ꯇꯛ ꯊꯥꯗꯕ ꯊꯥꯗꯕꯁꯦ ꯁꯨꯃꯥꯏ ꯇꯥꯟꯕ ꯌꯥꯏ ꯇꯧꯕꯇꯕꯨ ꯑꯩꯈꯣꯏ ꯇꯧꯗꯣꯏ ꯊꯕꯛꯁꯦ ꯀꯩꯅꯣ ꯍꯥꯏꯕꯗ ꯋꯥꯛ ꯐ꯭ꯔꯣꯝ ꯍꯣꯝ ꯍꯥꯏꯁꯤꯗ ꯑꯩꯈꯣꯏꯒꯤ ꯑꯣꯟꯂꯥꯏꯟꯁꯤꯗ ꯑꯩꯈꯣꯏꯅ ꯁꯣꯁꯦꯜ ꯃꯦꯗꯤꯌꯥꯗ ꯄꯣꯁ ꯇꯧꯕꯁꯦ ꯅꯝꯕꯔ ꯋꯥꯟ ꯁꯤꯃ ꯇꯧꯕꯤꯕ ꯁꯤꯃꯇꯪ ꯍꯩ ꯇꯥꯔꯒꯗꯤ ꯃꯈꯥ ꯇꯥꯕꯗꯤ ꯃꯊꯪ ꯃꯊꯪ ꯆꯥꯎꯊꯣꯔꯛꯑꯅꯤ ꯆꯥꯎꯊꯣꯔꯛꯀꯥꯟꯗ ꯉꯁꯥꯏꯒꯤ ꯋꯦꯕꯁꯥꯏꯠꯅꯆꯤꯡꯕ ꯀꯔꯤꯀꯔꯥ ꯃꯌꯥꯝ ꯂꯥꯛꯑꯀꯥꯟꯗ ꯑꯩꯈꯣꯏ ꯃꯊꯪ ꯃꯊꯪ ꯇꯧꯔꯀꯥꯟꯗ ꯑꯩꯈꯣꯏꯅ ꯋꯥꯛ ꯐ꯭ꯔꯣꯝ ꯍꯣꯝ ꯑꯣꯟꯂꯥꯏꯟ ꯉꯁꯥꯏꯒꯤ ꯑꯥꯔꯅꯤꯡ ꯃꯅꯤꯁꯦ ꯃꯊꯪ ꯃꯊꯪ ꯑꯗꯨꯝ ꯇꯧꯕ ꯌꯥꯔꯦ ꯌꯥꯕꯁꯦ ꯁꯨꯃꯥꯏꯅ ꯂꯩꯌꯦ ꯌꯥꯏ ꯁꯤꯁꯨ ꯌꯥꯏ ꯒꯦꯝ ꯁꯥꯟꯅꯔꯒ ꯇꯥꯟꯕꯁꯨ ꯌꯥꯏ ꯒꯦꯝꯁꯦ ꯑꯩꯈꯣꯏꯅ ꯕꯛ ꯐꯥꯕ ꯍꯥꯏꯅ ꯑꯃ ꯂꯩꯌꯦꯕ ꯑꯩꯈꯣꯏꯒꯤ ꯕꯛ ꯐꯥꯕ ꯒꯦꯝꯁꯦ ꯑꯩꯈꯣꯏꯅ ꯅꯣꯡꯉꯥꯟꯕꯗꯒꯤ ꯅꯨꯃꯤꯠ ꯇꯥꯕ ꯐꯥꯎꯕ ꯑꯉꯥꯡ ꯃꯃꯤꯠꯁꯦ ꯆꯣꯡꯊꯣꯛꯈꯩ ꯑꯩꯈꯣꯏ ꯒꯦꯝ ꯁꯥꯟꯅꯕ ꯂꯩꯀꯥꯏꯗꯒ ꯎꯕꯤꯔꯝꯒꯅꯤ ꯎꯗ꯭ꯔꯥ ꯁꯤ ꯑꯉꯥꯡꯁꯤꯡꯁꯦ ꯑꯔꯦꯝꯕꯗ ꯃꯥꯡꯍꯟꯗꯧ ꯁꯔꯨꯛꯄꯨꯗꯤ ꯃꯈꯣꯏꯅ ꯐꯖꯅ ꯇꯝꯕ ꯇꯥꯔꯒꯗꯤ ꯑꯩꯈꯣꯏꯅ ꯒꯦꯝꯁꯦ ꯅꯣꯡꯉꯥꯟꯕꯗꯒꯤ ꯅꯨꯃꯤꯠ ꯇꯥꯕꯐꯥꯎ ꯃꯥꯅ ꯀꯥ ꯑꯃꯗ ꯂꯨꯄꯥ ꯄꯩꯁꯥ ꯊꯥꯗꯗ꯭ꯔꯁꯨ ꯊꯥꯗꯔꯁꯨ ꯒꯦꯝ ꯁꯥꯟꯅꯕ ꯃꯇꯝꯗ ꯑꯩꯈꯣꯏꯒꯤ ꯒꯦꯃꯤꯡ ꯑꯦꯞ ꯑꯩꯈꯣꯏ ꯅꯠꯇ꯭ꯔꯒꯅ ꯑꯩꯈꯣꯏ ꯒꯦꯝ ꯗꯤꯕ꯭ꯂꯞꯄꯔ ꯀꯥꯡꯕꯨꯒ ꯄꯥꯎ ꯐꯥꯎꯅꯔꯦꯗꯅꯀꯣ ꯐꯥꯎꯅꯔꯀꯥꯟꯗ ꯃꯈꯣꯏꯅ ꯐꯖꯅ ꯋꯥꯔꯤ ꯁꯥꯟꯅꯔꯀꯥꯟꯗ ꯉꯁꯥꯏꯒꯤ ꯀꯩꯅꯣꯁꯦ ꯑꯩꯈꯣꯏꯒꯤ ꯒꯦꯝꯁꯤꯗ ꯀꯥꯏ ꯖꯒꯥꯗ ꯆꯞꯄꯤ ꯀꯥꯏ ꯖꯒꯥꯗ ꯉꯁꯥꯏꯒꯤ ꯍꯥꯏꯗꯤ ꯆꯞꯄꯤ ꯀꯥꯏ ꯅꯨꯡꯉꯥꯏꯇꯦ ꯍꯥꯏꯕ ꯖꯒꯥꯁꯦ ꯑꯩꯈꯣꯏ ꯊꯤꯗꯣꯛꯄ ꯌꯥꯏꯌꯦ ꯌꯥꯕꯁꯦ ꯁꯨꯃꯥꯏ ꯊꯤꯗꯣꯛꯀꯥꯟꯗꯁꯨ ꯑꯩꯈꯣꯏ ꯑꯗꯨꯝ ꯑꯩꯈꯣꯏ ꯄꯩꯁꯥꯁꯦ ꯑꯗꯨꯝ ꯇꯥꯟꯕ ꯌꯥꯏ ꯍꯥꯏ ꯇꯥꯔꯦ ꯑꯩꯈꯣꯏ ꯁꯨꯃꯥꯏꯅ ꯒꯦꯝꯗꯁꯨ ꯇꯥꯟꯕ ꯌꯥꯏ ꯌꯥꯕꯁꯦ ꯍꯣꯏ ꯌꯥꯝ ꯅꯨꯡꯉꯥꯏꯖꯔꯦꯀꯣ ꯑꯗꯨꯗꯤ ꯍꯣꯏ ꯍꯣꯏ